ꯑꯧ ꯏꯆꯦ ꯑꯁ ꯏꯆꯦ ꯃꯈꯣꯟꯁꯤꯅꯅꯦ ꯑꯉꯥꯡꯒ ꯂꯥꯏꯔꯤꯛ ꯄꯥꯕꯒ ꯑꯃꯠꯇ ꯌꯥꯗꯦ ꯎꯝ ꯉꯥꯏꯍꯥꯛ

ꯎꯝ

ꯑꯩꯈꯣꯏꯒꯤꯁꯨꯅꯤ ꯆꯨꯔꯤꯁꯦ ꯍꯣꯏ ꯏꯆꯦ ꯑꯩꯈꯣꯏꯁꯨ ꯃꯤ ꯈꯔ ꯈꯣꯝꯖꯜꯂꯒ ꯑꯗꯨꯝ ꯃꯈꯣꯏꯒꯤ ꯀꯩꯅꯣꯗꯕꯨ ꯍꯥꯏꯔꯁꯨ ꯃꯈꯣꯏ ꯊꯕꯛ ꯁꯨꯕ ꯃꯤꯗꯕꯨ ꯍꯥꯏꯔꯁꯨ ꯃꯈꯣꯏ ꯅꯠꯇ꯭ꯔꯒ ꯃꯈꯣꯏꯒꯤ ꯑꯣꯐꯤꯁꯇꯕꯨ ꯍꯥꯏꯔꯁꯨ ꯑꯗꯨꯃꯥꯏꯅ ꯇꯧꯔꯒ ꯑꯣꯏꯅ ꯍꯥꯏꯔꯁꯤ ꯏꯆꯦ ꯃꯈꯣꯟꯁꯤꯅ ꯎꯝ ꯎꯝ ꯆꯪꯗꯣꯏꯅꯤ ꯎꯝ ꯎꯝ ꯁꯨꯏꯌꯦ ꯄꯨꯡ ꯃꯥꯄꯜ ꯇꯔꯥ ꯇꯔꯥꯃꯥꯊꯣꯏ ꯐꯥꯎꯕꯒ ꯌꯥꯎꯏ ꯁꯨꯕ ꯃꯇꯝ ꯃꯈꯣꯏꯒꯤ ꯎꯝ ꯎꯝ ꯎꯝ ꯑꯁ ꯏꯆꯦ ꯀꯥꯏꯕꯕꯨ ꯌꯥꯝ ꯊꯤꯅ ꯀꯥꯏꯀꯣ ꯁꯤꯒꯤ ꯃꯈꯣꯏꯒꯤ ꯀꯩꯅꯣ ꯇꯧꯔꯤꯁꯦ

ꯍꯣꯏ ꯑꯗꯨꯃꯥꯏꯅ ꯇꯧꯗ꯭ꯔꯗꯤ ꯏꯆꯦ ꯁꯨꯛꯌꯥ ꯌꯥꯔꯔꯣꯏ ꯃꯈꯣꯏꯒꯤ ꯁꯤꯁꯦ ꯊꯕꯛꯁꯦ ꯑꯌꯨꯛ ꯅꯨꯡꯊꯤꯜꯗꯅ ꯑꯃꯨꯛ ꯈꯔ ꯐꯩ ꯅꯨꯡꯗꯥꯡꯁꯤꯗꯅ ꯍꯦꯜꯂꯦꯕ ꯃꯈꯣꯏꯒꯤ ꯇꯧꯔꯤꯕ ꯊꯕꯛꯁꯦ ꯌꯥꯝꯅ ꯑꯩꯁꯨꯅꯤꯅꯦ ꯉꯔꯥꯡ ꯃꯈꯣꯏꯒꯤ ꯎꯐꯨꯜ ꯀꯥꯝꯕ ꯇꯧꯗꯅ ꯑꯩ ꯀꯩꯅꯣ ꯇꯧꯔꯝꯕꯗ ꯉꯥꯏꯔꯤꯕꯅꯦ ꯋꯥꯏ ꯇꯩꯔꯝꯗꯅ ꯁꯤꯠꯂꯝꯕꯇ ꯉꯥꯏꯔꯤꯕꯅꯦ ꯍꯦꯛꯇ ꯎꯐꯨꯜꯁꯤꯅ ꯏꯃꯨꯡꯁꯦ ꯀꯥꯒꯁꯦ ꯑꯃꯠꯇ ꯂꯣꯏꯅ ꯀꯩꯅꯣ ꯇꯧ ꯂꯩꯔꯝꯗꯅ ꯑꯃꯨꯛ ꯅꯧꯅ ꯑꯃꯨꯛ ꯁꯤꯠꯅꯔꯤꯅꯦ ꯑꯗꯨꯅꯤ ꯃꯈꯣꯏꯒꯤ ꯁꯤꯁꯦ

ꯎꯝ ꯌꯥꯔꯣꯏꯗꯣꯏꯅꯤ ꯑꯗꯣ ꯎꯝ ꯑꯩꯈꯣꯏ ꯁꯣꯝ ꯁꯥꯏꯠꯇ ꯂꯩꯕ ꯃꯤꯒꯩꯁꯦ ꯑꯩꯅ ꯈꯔ ꯍꯧꯔꯛꯑꯒꯦ ꯏꯆꯦ ꯍꯣꯏꯒꯤ ꯁꯣꯝꯗꯁꯨ ꯈꯔ ꯍꯧꯔꯛꯑꯣ ꯎꯝ

ꯍꯣꯏ ꯍꯣꯏ ꯏꯆꯦ

ꯑꯗꯨꯗꯤ ꯊꯝꯃꯣ ꯊꯝꯃꯣ